ꯍꯜꯂꯣ ꯆꯥꯎꯕ ꯉꯔꯥꯡ ꯑꯩꯒ ꯍꯥꯏꯅ ꯀꯔꯤ ꯉꯔꯥꯡ ꯑꯩꯒ ꯂꯤꯁꯤꯡ ꯑꯃ ꯆꯥꯝꯃꯉꯥꯗ ꯍꯥꯏꯅꯈꯤꯕꯗꯣ ꯅꯪꯒꯤ ꯗ꯭ꯔꯥꯏꯕꯔꯁꯤꯅ ꯂꯤꯁꯤꯡ ꯑꯅꯤ ꯄꯤꯌꯨ ꯍꯥꯏ ꯑꯗꯣ ꯑꯩꯗꯤ ꯂꯤꯁꯤꯡ ꯑꯃ ꯆꯥꯝꯃꯉꯥꯗꯒꯤ ꯄꯤꯕ ꯉꯝꯂꯣꯏ ꯅꯪꯒꯤ ꯗ꯭ꯔꯥꯏꯕꯔꯒ ꯋꯥꯔꯤꯗꯨ ꯁꯥꯟꯅꯔꯣ